ꯑꯗꯣꯝꯒꯤ ꯈꯨꯡꯒꯪꯒꯤ ꯈꯨꯟꯅꯥꯏꯗ ꯍꯧꯗꯣꯛꯈꯤꯕ ꯃꯥꯏ ꯄꯥꯛꯂꯕ ꯃꯇꯥꯡꯗ ꯍꯥꯏꯕꯤꯕ ꯃꯈꯣꯏꯕꯨ ꯄꯥꯛꯍꯟꯈꯤꯕꯅꯣ ꯍꯥꯏꯕꯗꯨ ꯐꯤ ꯁꯥꯕꯗ ꯑꯩꯈꯣꯏ ꯐꯤ ꯁꯥꯔꯀꯥꯟꯗ ꯃꯌꯥꯝ ꯃꯌꯥꯝ ꯁꯥꯔꯒ ꯃꯤꯅ ꯂꯧꯕ ꯂꯥꯛꯄ ꯃꯇꯝꯗ ꯑꯩꯈꯣꯏꯅ ꯁꯥꯈꯤꯕ ꯐꯤꯁꯤꯡꯗꯨ ꯑꯩꯈꯣꯏ ꯃꯤꯉꯣꯟꯗ ꯄꯤꯈꯤ ꯑꯗꯨꯁꯨ ꯑꯩꯈꯣꯏꯅ ꯐꯤ ꯁꯥꯔꯤꯗꯣ ꯀꯔꯕꯥꯔ ꯃꯈꯜ ꯑꯃꯅꯤ ꯑꯗꯒꯤꯗꯤ ꯑꯩꯈꯣꯏꯅ ꯐꯣꯟꯒꯨꯝꯕ ꯐꯝꯕ ꯃꯇꯝꯗꯁꯨ ꯐꯣꯟꯒꯨꯝꯕ ꯂꯣꯟ ꯂꯩꯕ ꯃꯇꯝꯗ ꯑꯩꯈꯣꯏ ꯐꯣꯟꯗꯨꯁꯨ ꯃꯤꯅ ꯂꯧꯕ ꯂꯥꯛꯄ ꯃꯇꯝꯗ ꯑꯩꯈꯣꯏ ꯐꯣꯟꯗꯨꯁꯨ ꯂꯣꯟꯗ ꯄꯤꯈꯤ ꯑꯗꯨꯁꯨ ꯀꯔꯕꯥꯔ ꯃꯈꯜ ꯑꯃ ꯑꯣꯏ ꯑꯩꯈꯣꯏꯅ ꯀꯣꯟꯒꯨꯝꯕ ꯐꯤꯒꯨꯝꯕ ꯁꯥꯔꯀꯥꯟꯗ ꯑꯩꯈꯣꯏꯅ ꯃꯤꯅ ꯂꯧꯕ ꯂꯥꯛꯀꯦ ꯍꯥꯏꯕ ꯃꯇꯝꯗ ꯑꯩꯈꯣꯏ ꯌꯥꯝꯅ ꯁꯥꯈꯤꯕ ꯐꯤ ꯃꯌꯥꯝꯗꯣ ꯑꯩꯈꯣꯏ ꯃꯤꯉꯣꯟꯗ ꯄꯤꯈꯤ